ꯑꯩꯅ ꯁ꯭ꯀꯨꯜ ꯇꯝꯂꯤꯉꯩ ꯃꯇꯝꯗ ꯑꯉꯥꯡ ꯑꯣꯏꯔꯤꯉꯩ ꯀ꯭ꯂꯥꯁ ꯊ꯭ꯔꯤ ꯐꯣꯔ ꯌꯧꯔꯛꯄꯒꯤ ꯁ꯭ꯋꯥꯏꯗ ꯂꯥꯏ ꯌꯦꯛꯄꯒꯤ ꯑꯩꯒꯤ ꯏꯃꯥꯟꯅꯕꯤ ꯌꯥꯝ ꯂꯨꯅ ꯇꯤꯟꯅꯖꯕꯤ ꯑꯃ ꯂꯥꯏ ꯌꯦꯛꯄ ꯌꯥꯝꯅ ꯄꯥꯝꯖꯩ ꯃꯥꯒꯤ ꯂꯥꯏ ꯑꯌꯦꯛꯄ ꯂꯥꯏꯗꯨ ꯎꯔꯨꯕꯗ ꯑꯩꯅ ꯑꯩꯁꯨ ꯑꯩꯉꯣꯟꯗꯁꯨ ꯑꯄꯥꯝꯕ ꯑꯃ ꯄꯣꯛꯂꯛꯇꯨꯅ ꯑꯩꯁꯨ ꯂꯥꯏꯁꯤ ꯌꯦꯛꯅꯤꯡꯉꯤ ꯈꯔ ꯅꯪꯅ ꯇꯝꯕꯤꯒꯦꯔꯥ ꯍꯥꯏꯕꯗ ꯑꯦ ꯑꯩꯁꯨ ꯑꯣꯖꯥ ꯑꯃꯅ ꯇꯝꯕꯤꯕꯅꯤ ꯅꯪꯁꯨ ꯄꯥꯝꯂꯒꯗꯤ ꯑꯣꯖꯥꯗꯨꯒꯤ ꯃꯅꯥꯛꯇ ꯆꯠꯁꯤ ꯑꯗꯨꯒ ꯑꯗꯨꯝ ꯍꯩꯖꯅꯤ ꯍꯥꯏꯕꯗꯒꯤ ꯃꯥꯅ ꯑꯣꯖꯥ ꯑꯃ ꯇꯥꯛꯄꯤꯔꯦ ꯃꯥꯒꯤ ꯇꯝꯐꯝꯗꯨꯒꯤ ꯑꯣꯖꯥ ꯔꯥꯖꯦꯟ ꯀꯧꯕ ꯑꯃ ꯂꯥꯏ ꯌꯦꯛꯄ ꯑꯃ ꯑꯣꯏꯔꯝꯃꯤ ꯃꯥꯒꯤ ꯃꯅꯥꯛꯇ ꯊꯥ ꯇꯔꯨꯛ ꯀꯨꯝꯕ ꯇꯝꯃꯒ ꯑꯗꯒꯤ ꯑꯩꯁꯨ ꯑꯗꯨꯝ ꯍꯩꯔꯛꯂꯦ ꯑꯗꯨꯗꯒꯤ ꯑꯗꯨꯝ ꯂꯥꯏ ꯌꯦꯛꯄ ꯈꯣꯠꯄꯒꯤ ꯀꯝꯄꯤꯇꯤꯁꯟ ꯑꯃ ꯑꯃꯁꯨ ꯑꯗꯨꯝ ꯈꯔ ꯈꯔ ꯌꯥꯎꯔꯛꯄꯗꯒꯤ ꯑꯗꯨꯝ ꯇꯞꯅ ꯇꯞꯅ ꯑꯍꯥꯟꯕꯗꯗꯤ ꯀꯩꯁꯨ ꯀꯩꯗꯧꯔꯝꯗꯦ ꯑꯗꯨꯗꯒꯤꯗꯤ ꯏꯃꯥꯟꯅꯕꯤꯗꯨꯒ ꯑꯩꯒ ꯃꯥꯅ ꯐꯥꯔꯁ ꯇꯥꯏ ꯑꯩꯅ ꯁꯦꯀꯦꯟ ꯇꯥꯏ ꯁꯨꯃꯥꯏꯅ ꯇꯧꯔꯒ ꯑꯗꯨꯝ ꯂꯥꯛꯏ ꯍꯣꯠꯄꯨ ꯍꯣꯠꯅꯔꯕꯗꯤ ꯄꯥꯝꯅꯕꯨ ꯍꯣꯠꯅꯔꯕꯗꯤ ꯑꯗꯨꯝ ꯍꯩꯔꯝꯗꯕ ꯑꯩꯁꯨ ꯂꯥꯏ ꯌꯦꯛꯄ ꯍꯩꯕ ꯍꯥꯏꯕꯗꯨ ꯑꯣꯏꯈ꯭ꯔꯦ